ꯎꯝ ꯍꯜꯂꯣ ꯍꯜꯂꯣ ꯑꯣ ꯁꯤ ꯀꯩꯅꯣ ꯀꯔꯥꯏꯗꯅꯣ ꯇꯧꯕꯤꯔꯛꯏꯁꯤꯕꯣ ꯑꯣ ꯑꯩꯈꯣꯏꯁꯤ ꯀꯥꯏꯔꯦꯝꯕꯤꯈꯣꯛꯅꯤꯀꯣ ꯑꯩꯈꯣꯏ ꯀꯥꯏꯔꯦꯝꯕꯤꯈꯣꯛ ꯇꯩꯅꯤ ꯑꯗꯣ ꯆꯨꯝꯃꯤꯀꯣ ꯑꯣ ꯁꯨꯔꯤ ꯁꯨꯔꯤ ꯁꯨꯝ ꯃꯌꯥꯝ ꯃꯤ ꯊꯥꯗꯗꯅ ꯁꯨꯔꯤꯕ ꯆꯥꯎꯅ ꯇꯧꯔꯤ ꯑꯥ ꯇꯧꯔꯤ

ꯀꯔꯤ ꯁꯦꯠꯇ ꯑꯗꯨꯝ ꯑꯩꯈꯣꯏꯒꯤ ꯃꯃꯟꯁꯤ ꯇꯤꯛꯁꯨ ꯂꯩꯔꯦ ꯎꯆꯝꯁꯨ ꯂꯩ ꯑꯗꯨ ꯑꯥ ꯃꯃꯟꯕꯨꯗꯤ ꯇꯤꯛꯇꯤ ꯈꯔ ꯇꯥꯡꯉꯤ ꯑꯗꯣ ꯇꯤꯛ ꯅꯠꯇꯕ ꯂꯩꯔꯤ ꯑꯗꯨꯝ ꯑꯥ ꯎꯝ ꯎꯝ ꯂꯩ ꯂꯣꯏꯅ ꯂꯣꯏꯅ ꯂꯣꯏꯅ ꯐꯪꯉꯦ ꯑꯗꯨꯒꯤꯗꯤ ꯂꯣꯏꯅ ꯐꯪꯉꯦ ꯑꯗꯨ ꯂꯥꯛꯄꯤꯔꯣ ꯑꯦꯅꯤ ꯇꯥꯏꯝ ꯑꯗꯨꯝ ꯑꯥ ꯅꯥꯏ ꯅꯥꯏ ꯑꯩꯗꯤ ꯎꯁꯤ ꯃꯔꯣꯟ ꯃꯔꯣꯟ ꯑꯩꯈꯣꯏꯒꯤ ꯀꯩꯅꯣ ꯊꯝꯕꯤꯗꯨꯅꯤ ꯑꯥ ꯑꯗꯨꯅ ꯍꯣꯏ ꯍꯣꯏ ꯍꯣꯏ ꯂꯣꯏꯅ ꯌꯥꯅꯤ ꯑꯥ ꯍꯥꯏꯕꯤꯌꯨ ꯑꯥ ꯌꯥꯏꯌꯦ ꯀꯩꯁꯨ ꯀꯥꯏꯗꯦ ꯑꯗꯨꯝ ꯆꯠꯊꯣꯛꯄꯗ ꯑꯗꯨꯝ ꯑꯩꯈꯣꯏꯗꯤ ꯑꯗꯨꯝ ꯌꯨꯝꯗ ꯁꯨꯕꯅꯤꯅ ꯑꯗꯨꯝ ꯑꯗꯨꯝ ꯑꯍꯤꯡ ꯅꯨꯡꯗꯤꯟ ꯑꯗꯨꯝ ꯈꯥꯏꯗꯅ ꯂꯩꯔꯦ ꯂꯣꯏꯅ ꯃꯈꯟ ꯊꯨꯅ ꯑꯗꯨꯝ ꯑꯥ ꯌꯦꯡꯖꯒꯦ ꯌꯦꯡꯖꯒꯦ ꯍꯥꯟꯅꯁꯨ ꯁꯨꯝ ꯀꯩꯅꯣ ꯇꯧꯒꯤꯕꯅꯤꯅ ꯀꯩꯁꯨ ꯀꯥꯏꯗꯦ ꯌꯦꯡꯖꯒꯦ ꯑꯗꯨꯝ ꯌꯥꯏ ꯇꯥꯖꯒꯦ ꯇꯥꯖꯒꯦ ꯑꯗꯨꯕꯨ ꯃꯃꯟꯁꯨ ꯑꯗꯨꯝ ꯌꯦꯡꯉꯒ ꯑꯗꯨꯝ ꯍꯣꯏ ꯍꯣꯏ ꯍꯣꯏ ꯑꯗꯣ ꯎꯁꯨ ꯑꯐꯕ ꯑꯀꯪꯕ ꯍꯥꯀꯨꯝ ꯈꯥꯏꯕꯒꯤ ꯂꯩꯔꯤ ꯑꯀꯪꯕ ꯉꯥꯛꯇꯅꯤ ꯎꯝ ꯂꯩ ꯂꯩ ꯂꯩ ꯂꯣꯏꯅ ꯂꯩ

ꯑꯗꯨ ꯐꯔꯦ ꯐꯔꯦ ꯌꯥꯝ ꯅꯨꯡꯉꯥꯏꯔꯦ